ꯃꯩꯇꯩ ꯑꯃ ꯑꯣꯏꯅꯅꯦ ꯑꯩ ꯎꯇꯤ ꯆꯒꯦꯝꯁꯦ ꯑꯁꯤꯅ ꯈ꯭ꯋꯥꯏꯗꯩ ꯄꯥꯝꯃꯤ ꯍꯥꯏꯕꯗꯤ ꯎꯇꯤ ꯆꯒꯦꯝꯁꯤꯁꯨꯅꯦ ꯃꯆꯥꯛ ꯃꯊꯨꯝ ꯈꯔ ꯆꯪꯉꯦꯕ ꯆꯪꯕꯅꯤꯅ ꯁꯨꯇꯤ ꯑꯣꯏꯕ ꯃꯇꯝꯗ ꯑꯍꯥꯡꯕ ꯃꯇꯝꯗ ꯅꯠꯇ꯭ꯔꯗꯤ ꯁꯦꯝꯕꯁꯦ ꯉꯝꯗꯦꯕ ꯑꯍꯥꯡꯕ ꯃꯇꯝ ꯍꯥꯏꯔꯒꯗꯤ ꯁꯟꯗꯦꯁꯤ ꯑꯁꯤ ꯅꯠꯇ꯭ꯔꯗꯤ ꯁꯦꯝꯕ ꯉꯝꯗꯦꯕ ꯑꯗꯨꯕꯨ ꯁꯟꯗꯦꯁꯤꯗ ꯑꯗꯨꯝ ꯁꯦꯝꯃꯦ ꯁꯦꯝꯕ ꯃꯇꯝꯗ ꯎꯇꯤꯗ ꯆꯪꯉꯦ ꯃꯄꯣꯠ ꯃꯆꯩ ꯈꯔ ꯑꯗꯨꯝ ꯍꯥꯎꯅꯕ ꯇꯧꯅꯕ ꯃꯇꯝꯗꯁꯨ ꯍꯥꯏꯗꯤ ꯃꯆꯥꯛꯁꯦ ꯑꯗꯨꯝ ꯂꯩꯗꯅꯀꯣ ꯑꯗꯨꯒꯤ ꯊꯤꯕ ꯈꯣꯠꯄꯁꯨ ꯑꯁꯪ ꯑꯃꯥꯟꯁꯦ ꯈꯔ ꯇꯧꯋꯤ ꯀꯩꯒꯤꯅꯣ ꯑꯩꯒꯤ ꯑꯣꯏꯅꯗꯤ ꯎꯇꯤꯁꯦ ꯑꯁꯪꯕꯅ ꯈ꯭ꯋꯥꯏꯗꯩ ꯄꯥꯝꯃꯦ ꯑꯗꯨꯅ ꯀꯩꯅꯣ ꯌꯦꯟꯗꯦꯝꯂꯥ ꯄꯥꯡꯈꯣꯛꯂꯥ ꯑꯗꯩꯗꯤ ꯍꯪꯒꯥꯝ ꯑꯗꯩꯗꯤ ꯀꯩꯅꯣ ꯑꯩꯈꯣꯏ ꯈꯥꯃꯦꯟ ꯑꯁꯤꯟꯕꯒꯤ ꯃꯅꯥ ꯑꯗꯨꯃꯥꯏꯅ ꯃꯔꯣꯏ ꯃꯄꯥꯡ ꯈꯔ ꯍꯥꯞꯁꯤꯜꯂꯒ ꯁꯪꯅ ꯑꯗꯨꯝ ꯇꯧꯍꯜꯂꯦ ꯑꯩꯒꯤ ꯃꯣꯠꯇꯗꯤ ꯑꯁꯤꯅꯁꯨ ꯑꯩ ꯍꯦꯟꯅꯗꯤ ꯄꯥꯝꯃꯦ ꯑꯗꯨꯒ ꯑꯗꯨꯃꯥꯏꯅ ꯅꯠꯇ꯭ꯔꯗꯤ ꯁꯟꯗꯦꯒꯨꯝꯕꯗ ꯅꯠꯇ꯭ꯔꯗꯤ ꯆꯥꯕꯒꯤ ꯃꯇꯝꯗꯨꯁꯨ ꯂꯩꯇꯦ ꯊꯕꯛ ꯆꯠꯅꯕ ꯈꯣꯠꯅꯕ ꯌꯥꯎꯕꯅꯤꯅ ꯑꯗꯨꯅ ꯑꯩꯒꯤ ꯑꯣꯏꯅꯗꯤ ꯁꯟꯗꯦꯁꯤꯗ ꯑꯣꯏꯅ ꯎꯇꯤꯁꯦ ꯁꯦꯝꯃꯦ